ꯃꯤꯁꯣꯗꯒꯤ ꯑꯩꯅ ꯅꯍꯥꯟ ꯗ꯭ꯔꯤꯜ ꯃꯦꯆꯤꯟ ꯑꯃ ꯂꯧꯕꯅꯤ ꯃꯗꯨ ꯃꯆꯨꯒꯗꯤ ꯌꯥꯝꯅ ꯐꯖꯩ ꯕ꯭ꯂꯨ ꯃꯆꯨꯅꯤ ꯃꯑꯣꯡꯒꯗꯤ ꯌꯥꯝꯅ ꯐꯖꯩ ꯌꯦꯡꯕꯗ ꯌꯥꯝꯅ ꯀꯟꯕ ꯃꯥꯜꯂꯤ ꯑꯗꯨꯒ ꯁꯤꯖꯟꯅꯕ ꯅꯨꯃꯤꯠ ꯇꯔꯥꯅꯤ ꯐꯥꯎꯕ ꯁꯨꯗ꯭ꯔꯤ ꯋꯌꯥꯔ ꯃꯈꯣꯡꯗ ꯇꯠꯄ ꯍꯧꯔꯛꯑꯦ ꯃꯅꯨꯡꯒꯤ ꯀꯥꯔꯕꯣꯟꯗꯨꯁꯨ ꯑꯃ ꯆꯥꯛꯑꯦ ꯃꯈꯣꯜꯁꯨ ꯌꯥꯝꯅ ꯀꯜꯂꯤ ꯁꯤꯖꯤꯟꯅꯕ ꯌꯥꯝꯅ ꯅꯨꯡꯉꯥꯏꯇꯦ ꯃꯃꯜꯒꯗꯤ ꯂꯨꯄꯥ ꯂꯤꯁꯤꯡ ꯑꯅꯤꯒ ꯆꯥꯅꯤꯄꯥꯜ ꯄꯤꯗꯅ ꯂꯧꯔꯨꯔꯦ ꯑꯗꯨꯒ ꯄꯩꯁꯥꯒ ꯂꯣꯏ ꯃꯥꯡꯂꯦꯗ